ꯑꯩꯒꯤ ꯃꯅꯥꯛ ꯅꯛꯄꯗ ꯂꯩꯕ ꯀꯣꯂꯦꯖꯁꯤ ꯈꯥ ꯃꯅꯤꯄꯨꯔ ꯀꯣꯂꯦꯖꯅꯤ ꯃꯁꯤ ꯈꯥ ꯃꯥꯏꯀꯩꯒꯤ ꯑꯣꯏꯅ ꯑꯗꯨꯝ ꯃꯃꯤꯡ ꯂꯩꯕ ꯐꯔꯕ ꯀꯣꯂꯦꯖ ꯑꯃꯅꯤ ꯃꯁꯤ ꯒꯕꯔꯃꯦꯟꯅ ꯆꯂꯥꯏꯕ ꯀꯣꯂꯦꯖꯅꯤ ꯑꯩꯒꯤ ꯏꯅꯥꯎ ꯑꯃꯁꯨ ꯃꯗꯨꯗ ꯇꯝꯏ ꯃꯗꯨꯗ ꯕꯤ ꯑꯦꯁ ꯁꯤ ꯑꯦꯟꯊ꯭ꯔꯣꯄꯣꯂꯣꯖꯤ ꯇꯧꯔꯤ